ꯁꯥꯔ ꯁꯟꯖꯤꯠ ꯁꯤꯡꯒꯤ ꯄꯣꯏꯝꯁꯦ ꯑꯩꯗꯤ ꯌꯥꯝ ꯄꯥꯝꯖꯩ ꯃꯥꯒꯤ ꯄꯥꯏꯝꯁꯦ ꯌꯥꯝꯅ ꯗꯤꯄꯦꯟ ꯑꯣꯏꯌꯦ ꯀꯜꯆꯔ ꯅꯦꯆꯔꯗ ꯌꯥꯝ ꯗꯤꯄꯦꯟ ꯑꯣꯏꯌꯦ ꯀꯜꯆꯔꯗꯁꯨ ꯌꯥꯝ ꯗꯤꯄꯦꯟ ꯇꯧꯋꯦ ꯑꯗꯨꯅ ꯃꯥꯒꯤ ꯁꯩꯔꯦꯡꯁꯤꯗ ꯑꯩꯅ ꯌꯥꯝ ꯉꯥꯎꯖꯩ